ꯑꯩꯈꯣꯏ ꯀꯛꯆꯤꯡꯗ ꯏꯀꯣ ꯄꯥꯛ ꯑꯅ ꯑꯃ ꯁꯦꯝꯒꯠꯆꯔꯤ ꯃꯁꯤꯗ ꯃꯥꯡꯈꯤꯗꯧꯔꯕ ꯎ ꯄꯥꯟꯕꯤ ꯀꯌꯥ ꯑꯃ ꯁꯦꯝꯒꯠ ꯁꯥꯒꯠꯇꯨꯅ ꯊꯥꯔꯤ ꯑꯗꯨꯒ ꯏꯀꯣꯛ ꯀꯣꯛꯅ ꯂꯩꯔꯝꯕꯁꯤꯡ ꯑꯁꯤꯁꯨ ꯁꯪꯅ ꯐꯖꯅ ꯂꯩꯍꯟꯅꯕ ꯍꯣꯠꯅꯖꯩ ꯑꯗꯨꯒ ꯏꯟꯕꯥꯏꯔꯣꯃꯦꯟꯗꯁꯨ ꯀꯥꯅꯕꯁꯨ ꯃꯌꯥꯝ ꯑꯃ ꯄꯤꯔꯔꯤ ꯑꯗꯨꯗꯨꯒ ꯃꯥꯡꯈꯤꯗꯧꯔꯕ ꯎ ꯀꯌꯥ ꯑꯃꯁꯨ ꯃꯥꯡꯗꯅ ꯇꯦꯛꯇ ꯀꯥꯏꯗꯅ ꯁꯦꯝꯒꯠꯂꯤ ꯁꯟ ꯁꯥ ꯁꯟꯅ ꯆꯥꯅꯕꯒꯤꯗꯃꯛꯇ ꯆꯥꯗꯅꯕꯒꯤꯗꯃꯛꯇꯁꯨ ꯁꯝꯕꯜ ꯀꯌꯥ ꯑꯃ ꯈꯥꯒꯠꯇꯨꯅ ꯁꯦꯝꯃꯤ ꯑꯗꯨꯒ ꯑꯩꯈꯣꯏꯒꯤ ꯌꯨꯝꯒꯤ ꯃꯅꯥꯛꯇ ꯀꯩꯗ ꯂꯝꯕꯤꯗ ꯀꯩꯗ ꯑꯀꯣꯏꯕꯗ ꯍꯧꯔꯤꯕ ꯎ ꯋꯥꯁꯤꯡ ꯑꯗꯨꯁꯨ ꯌꯥꯟꯊꯠꯇꯅꯕꯁꯨ ꯍꯣꯠꯅꯖꯔꯤ ꯑꯩꯈꯣꯏ ꯑꯗꯨꯒ ꯎ ꯋꯥ ꯁꯦꯝꯕ ꯁꯥꯕ ꯏꯀꯣ ꯄꯥꯛꯇ ꯁꯦꯝꯒꯠꯄꯒꯤꯁꯤꯗ ꯄꯩꯁꯥ ꯅꯨꯡꯁꯥꯒꯤ ꯑꯋꯥꯕ ꯃꯌꯥꯝ ꯑꯃꯗꯤ ꯃꯥꯏꯌꯣꯛꯅꯔꯝꯒꯅꯤ